ꯃꯔꯨ ꯑꯣꯏꯕ ꯌꯥꯝꯅ ꯃꯔꯨ ꯑꯣꯏꯕ ꯈꯨꯡꯒꯪꯒꯤ ꯁꯥꯟꯅꯕ ꯒꯦꯝꯁ ꯒꯦꯝꯁ ꯑꯁꯤ ꯑꯁꯤꯒꯤ ꯃꯇꯥꯡꯗ ꯍꯥꯏꯔꯒꯗꯤ ꯁꯥꯟꯅꯕ ꯍꯥꯏꯕꯁꯤꯅ ꯍꯛꯆꯥꯡꯁꯨ ꯐꯍꯟꯂꯤ ꯑꯗꯨꯒ ꯑꯅꯥ ꯑꯌꯦꯛꯁꯨ ꯂꯩꯍꯟꯗꯦ ꯑꯗꯨꯒ ꯑꯩꯈꯣꯏꯅ ꯃꯔꯨ ꯑꯣꯏꯅ ꯈꯨꯡꯒꯪꯗ ꯁꯥꯟꯅꯕꯁꯦ ꯈꯨꯟꯗ ꯁꯥꯟꯅꯕꯁꯦ ꯃꯁꯥ ꯐꯕꯒꯤ ꯑꯀꯟꯕꯒꯤ ꯀꯝꯄꯤꯇꯤꯁꯟꯒꯨꯝꯕ ꯇꯧꯋꯤ ꯑꯥꯔꯝ ꯑꯥꯔꯝ ꯔꯦꯁꯂꯤꯡꯒꯨꯝꯕ ꯇꯧꯋꯤ ꯇꯛ ꯑꯣꯐ ꯋꯥꯔ ꯇꯧꯋꯤ ꯑꯗꯨꯒ ꯃꯤꯌꯥꯝꯅ ꯂꯣꯏꯅ ꯃꯤꯌꯥꯝꯒꯤ ꯑꯣꯄꯤꯅꯤꯌꯟꯅ ꯀꯃꯥꯏ ꯑꯣꯏꯒꯦ ꯍꯥꯏꯕ ꯀꯥꯟꯗ ꯑꯁꯤꯗ ꯑꯁꯨꯃꯥꯏꯅ ꯁꯥꯟꯅꯔꯛꯄꯁꯤꯗ ꯁꯥꯟꯅꯕꯒ ꯑꯩꯈꯣꯏꯅ ꯁꯤ ꯃꯄꯥꯟꯂꯣꯝꯗꯁꯨ ꯀꯝꯃꯨꯅꯤꯇꯤꯁꯦ ꯔꯤꯄ꯭ꯔꯖꯦꯟ ꯑꯣꯏꯅꯤꯡꯉꯥꯏꯒꯤ ꯃꯤꯌꯥꯝꯅ ꯈꯪꯅꯤꯡꯉꯥꯏꯒꯤ ꯑꯁꯨꯝꯕ ꯒꯦꯝꯁꯦ ꯈꯪꯅꯅꯤꯡꯉꯥꯏꯒꯤꯗꯃꯛꯇ ꯑꯩꯈꯣꯏꯅ ꯃꯄꯥꯜꯂꯣꯝꯗꯁꯨ ꯊꯥꯏꯌꯦ ꯃꯤꯌꯥꯝꯅ ꯈꯨꯟꯒꯤ ꯃꯤꯅꯁꯨ ꯁꯄꯣꯔꯠ ꯇꯧꯋꯦ ꯑꯗꯨꯃꯥꯏꯅ ꯇꯧꯔꯒ ꯁꯥꯟꯅꯩꯌꯦ